ꯑꯩꯒꯤ ꯃꯤꯡ ꯁꯕꯤꯔ ꯀꯧꯋꯦ ꯁꯉꯥꯏꯌꯨꯝꯐꯝ ꯆꯔꯥꯄꯨꯔꯒꯗꯤꯅꯦ ꯑꯩ ꯆꯍꯤ ꯀꯨꯟꯊ꯭ꯔꯥ ꯁꯨꯔꯦ ꯍꯧꯖꯤꯛ ꯑꯩ ꯃꯅꯤꯄꯨꯔ ꯏꯁꯇꯦꯠ ꯄꯋꯥꯔ ꯀꯝꯄꯅꯤ ꯂꯤꯃꯤꯇꯦꯠꯇ ꯊꯕꯛ ꯑꯣꯏꯅ ꯁꯤꯁꯇꯦꯝ ꯑꯦꯁꯤꯁꯇꯦꯟ ꯑꯣꯏꯅ ꯊꯕꯛ ꯇꯧꯔꯤ ꯑꯩꯅ ꯍꯥꯟꯅ ꯑꯉꯥꯡ ꯑꯣꯏꯔꯤꯀꯥꯟꯗ ꯄꯥꯝꯖꯕꯁꯦ ꯐꯨꯠꯕꯣꯜꯅꯦ ꯏꯃꯥꯟꯅꯕꯁꯤꯡꯒ ꯆꯠꯄ ꯀꯣꯏꯕ ꯂꯥꯡꯕꯁꯦ ꯌꯥꯝ ꯄꯥꯝꯃꯦ ꯏꯃꯥꯟꯅꯕꯁꯤꯡꯒꯁꯨ ꯍꯥꯟꯅ ꯑꯉꯥꯡ ꯑꯣꯏꯔꯤꯀꯥꯟꯗ ꯁꯥꯟꯅ ꯁꯥꯟꯅꯃꯤꯟꯅꯕꯁꯨ ꯌꯥꯝꯅ ꯅꯨꯡꯉꯥꯏ